ꯏꯝꯐꯥꯜ ꯋꯦꯁꯠꯀꯤ ꯃꯔꯨ ꯑꯣꯏꯕ ꯆꯠꯊꯣꯛ ꯆꯠꯁꯤꯟ ꯇꯧꯕꯒꯤ ꯇꯧꯕꯒꯤ ꯃꯇꯥꯡꯗꯗꯤ ꯀꯥꯍꯦꯟꯅ ꯁꯦꯜ ꯆꯪꯕꯕꯨꯗꯤ ꯑꯣꯏꯗꯦ ꯑꯣꯇꯣꯗ ꯑꯗꯨꯝ ꯆꯠꯄ ꯌꯥꯎꯔꯦ ꯔꯤꯛꯁꯣ ꯆꯠꯄ ꯌꯥꯎꯔꯦ ꯑꯣ ꯑꯗꯨꯕꯨ ꯀꯥꯔꯗ ꯆꯠꯄꯁꯨ ꯑꯗꯨꯝ ꯌꯥꯎꯔꯦ ꯑꯗꯨꯅ ꯀꯥ ꯍꯦꯟꯅ ꯆꯪꯕꯗꯤ ꯑꯣꯏꯗꯦ ꯃꯄꯥꯟ ꯂꯝꯗ ꯆꯠꯀꯦ ꯍꯥꯏꯕ ꯇꯥꯔꯒꯗꯤ ꯑꯗꯨꯝ ꯇ꯭ꯔꯦꯟꯒꯨꯝꯕ ꯑꯦꯔꯣꯄ꯭ꯂꯦꯟꯒꯨꯝꯕ ꯆꯪꯕꯅꯤꯅ ꯁꯦꯟ ꯈꯔꯗꯤ ꯑꯗꯨꯝ ꯆꯪꯉꯦ ꯃꯁꯤ ꯃꯉꯥꯏꯔꯦ